ꯑꯩꯒꯤ ꯈꯨꯡꯒꯪꯗ ꯃꯥꯏ ꯄꯥꯛꯂꯕ ꯕꯤꯖꯤꯅꯦꯁ ꯃꯦꯟ ꯑꯃ ꯍꯥꯏꯔꯒꯗꯤ ꯑꯩꯒꯤ ꯑꯩꯈꯣꯏꯒꯤ ꯀꯩꯔꯣꯏ ꯂꯩꯀꯥꯏꯗ ꯃꯥꯁꯤ ꯒꯂꯥꯃꯥꯟ ꯒꯂꯥꯃꯥꯟ ꯇꯧꯕꯅꯤ ꯃꯥꯁꯤ ꯑꯍꯥꯟꯕꯗ ꯗꯨꯀꯥꯟ ꯃꯆꯥ ꯑꯃꯗꯒꯤ ꯍꯥꯟꯅ ꯍꯧꯔꯛꯈꯤꯕꯅꯤ ꯗꯨꯀꯥꯟ ꯃꯆꯥꯗꯒꯤ ꯇꯦꯛ ꯇꯦꯛ ꯇꯧꯕꯗꯨꯅ ꯃꯥꯅ ꯉꯥꯔꯤ ꯉꯥꯇꯥꯏ ꯍꯥꯎꯁ ꯍꯣꯜ ꯀꯤꯆꯟꯗ ꯆꯪꯒꯗꯕ ꯀꯤꯆꯟ ꯑꯥꯏꯇꯦꯝꯁꯤꯡ ꯊꯝꯗꯨꯅ ꯀꯔꯕꯥꯔꯁꯤ ꯁꯨꯝ ꯇꯞꯅ ꯇꯞꯅ ꯆꯥꯎꯊꯣꯔꯛꯄꯗꯒꯤ ꯍꯧꯖꯤꯛꯇꯤ ꯀꯔꯣꯔ ꯄꯥꯇꯤ ꯑꯣꯏꯈ꯭ꯔꯦ ꯃꯥꯗꯤ ꯍꯧꯖꯤꯛꯇꯤ ꯕꯤꯖꯤꯅꯦꯁ ꯁꯤꯗꯤ ꯃꯥ ꯃꯥꯏ ꯕꯤꯖꯤꯅꯦꯁꯇ ꯃꯥꯏ ꯄꯥꯛꯂꯕ ꯕꯤꯖꯤꯅꯦꯁ ꯃꯦꯟ ꯍꯥꯏꯕꯗꯨ ꯑꯣꯏꯔꯦ ꯍꯧꯖꯤꯛꯇꯤ